ꯑꯩꯁꯦ ꯃꯅꯤꯄꯨꯔꯗ ꯂꯝ ꯀꯣꯏꯕ ꯂꯥꯛꯄꯅꯦ ꯑꯗꯨ ꯆꯦꯡꯒꯨꯝ ꯈꯤꯇꯪ ꯄꯥꯝꯃꯦ ꯆꯥꯁꯨ ꯆꯥꯅꯤꯡꯏ ꯈꯔꯁꯨ ꯂꯩꯕ ꯄꯥꯝꯅꯤ ꯑꯣ ꯌꯥꯔꯒꯗꯤ ꯎꯗꯒꯤꯁꯨ ꯄꯥꯝꯃꯤ ꯂꯩꯕꯥꯛꯇꯒꯤꯁꯨ ꯄꯥꯝꯃꯤ ꯃꯈꯜ ꯑꯅꯤꯗꯨ ꯃꯍꯥꯎ ꯑꯃꯃꯝꯅꯤ ꯑꯗꯨ ꯑꯅꯤꯃꯛ ꯄꯥꯝꯃꯤ ꯑꯅꯤꯃꯛ ꯐꯪꯂꯗꯤ ꯑꯅꯤꯃꯛ ꯄꯤꯕꯤꯌꯣ

ꯑꯗꯨ ꯀꯦ ꯖꯤꯗ ꯀꯌꯥꯃꯨꯛ ꯀꯦ ꯖꯤꯗ ꯑꯣꯟꯕꯔꯣ ꯑꯗꯨ ꯀꯦ ꯖꯤꯗ ꯀꯌꯥꯃꯨꯛꯀꯤ ꯆꯥꯡ ꯂꯩꯕꯅꯣ ꯂꯝꯁꯝꯗ ꯌꯥꯡꯈꯩ ꯆꯥꯝꯃꯗꯤ ꯎꯝ

ꯎꯝ ꯑꯗꯨ ꯍꯣꯏ ꯇꯥꯡꯕꯗꯨꯗꯤ ꯃꯇꯝꯒꯤꯅꯤ ꯃꯌꯥꯝꯒꯤꯅꯤ ꯑꯗꯨ ꯇꯥꯡꯂꯁꯨ ꯇꯥꯡꯅ ꯑꯗꯨꯝ ꯀꯦ ꯖꯤ ꯃꯉꯥ ꯇꯔꯨꯛ ꯇꯔꯦꯠ ꯅꯤꯄꯥꯜ ꯇꯔꯥꯃꯨꯛꯀꯤ ꯃꯌꯥꯗꯤ ꯄꯥꯝꯃꯤ ꯂꯝꯗꯨ ꯂꯥꯞꯄꯅꯤꯅ ꯈꯔ ꯌꯥꯝꯅ ꯂꯩꯁꯤꯟꯈꯤꯕ ꯄꯥꯝꯃꯦꯕ ꯍꯣꯏ ꯍꯣꯏ ꯍꯣꯏ ꯈꯔ ꯈꯔ ꯌꯦꯡꯕꯤꯎ ꯑꯗꯣ ꯍꯧꯖꯤꯛ ꯍꯧꯖꯤꯛ ꯅꯪ ꯃꯐꯝꯗꯨꯗ ꯑꯥ ꯑꯥ ꯍꯣꯏ ꯍꯣꯏ

ꯍꯣꯏ ꯍꯣꯏ ꯍꯣꯏ ꯑꯗꯨꯗꯒꯤ ꯅꯪꯒꯤ ꯃꯐꯝꯗꯒꯤ ꯃꯍꯥꯎꯗꯨ ꯊꯝꯃꯦ ꯊꯝꯃꯦ